ꯐꯣꯟ ꯇꯧꯕꯤꯔꯛꯏꯁꯤ ꯀꯅꯥ ꯑꯩꯈꯣꯏꯗ ꯒꯥꯔꯤ ꯅꯍꯥꯟ ꯁꯦꯝꯃꯝꯕꯒꯤ ꯈꯣꯠꯄꯒꯤ ꯇꯧꯕ ꯃꯄꯨꯗꯣ ꯑꯗꯨꯗꯨꯔꯣ ꯑꯣ ꯑꯣ ꯎꯝ ꯂꯣꯏꯁꯤꯟꯒꯦ ꯇꯧꯕꯅꯦꯕ ꯑꯩꯈꯣꯏꯁꯨ ꯌꯥꯔꯤꯕꯃꯈꯩ ꯈꯔ ꯊꯨꯅ ꯍꯥꯏꯕꯗꯤ ꯂꯣꯏꯁꯤꯜꯂꯒ ꯈꯔ ꯊꯨꯅ ꯑꯩꯈꯣꯏꯁꯨ ꯄꯤꯊꯣꯛꯅꯤꯡꯉꯤꯅꯦꯕ ꯑꯗꯨ ꯃꯥꯒꯤ ꯒꯥꯔꯤꯒꯤ ꯄꯥꯔꯠꯇꯨ ꯈꯔ ꯍꯥꯏꯕꯗꯤ ꯍꯧꯖꯤꯛꯀꯤꯗꯣ ꯐꯪꯗꯕ ꯍꯥꯏꯕꯇꯔꯦꯅꯦꯀꯣ ꯑꯗꯨꯒꯤ ꯑꯩꯈꯣꯏꯅ ꯆꯦꯟꯕꯅꯦꯕ ꯃꯤꯉꯣꯟꯗ ꯑꯇꯣꯞꯄꯗ ꯎꯝ ꯍꯣꯏ ꯄꯥꯔꯠꯁꯤ ꯈꯔ ꯃꯣꯏꯒꯤ ꯇ꯭ꯔꯥꯟꯁꯃꯤꯁꯟ ꯍꯥꯏꯇꯔꯦꯅꯦꯀꯣ ꯒꯥꯔꯤꯒꯤ ꯑꯗꯨꯗꯨꯃ ꯁꯤꯟꯗꯕ ꯌꯥꯔꯣꯏꯑꯕ ꯑꯗꯨꯗꯣ ꯈꯔ ꯇꯥꯡꯕꯅꯦꯕ ꯑꯗꯨꯗꯨꯃ ꯁꯤꯟꯒꯅꯤ ꯑꯗꯨꯗꯨꯒ ꯑꯩꯈꯣꯏꯒꯤ ꯑꯩꯈꯣꯏꯒꯤ ꯀꯔꯤ ꯀꯦꯝꯁꯥꯞ ꯍꯥꯏꯅ ꯂꯩꯑꯕꯀꯣ ꯑꯗꯨꯗꯨꯃꯁꯨ ꯈꯔ ꯁꯤꯟꯗꯣꯛꯑꯅꯤ ꯑꯗꯨꯒ ꯀ꯭ꯔꯦꯡꯁꯥꯞ ꯍꯥꯏꯔꯤꯕ ꯁꯤꯁꯤꯒ ꯑꯅꯤꯁꯤꯅꯦꯕ ꯀ꯭ꯔꯦꯡꯁꯥꯞꯁꯤꯒ ꯇ꯭ꯔꯥꯟꯃꯤꯁꯟꯒ ꯑꯅꯤꯁꯦ ꯇꯥꯡꯉꯦꯕ ꯑꯗꯨ ꯆꯥꯎꯔꯥꯛꯅ ꯂꯤꯁꯤꯡ ꯇꯔꯥꯃꯉꯥ ꯀꯨꯟ ꯑꯗ꯭ꯋꯥꯏꯃꯨꯛꯇꯤ ꯑꯗꯨꯝ ꯆꯪꯉꯛꯑꯅꯤ

ꯍꯣꯏ ꯎꯝ ꯍꯣꯏ ꯍꯣꯏ ꯑꯗꯨꯒꯤꯕꯨꯗꯤ ꯎꯝ ꯍꯣꯏ ꯍꯣꯏ ꯑꯩꯈꯣꯏ ꯇꯧꯖꯔꯒꯦ ꯑꯗꯣ ꯀꯩ ꯑꯩꯈꯣꯏꯅ ꯄꯥꯇ ꯆꯦꯟꯈꯤꯕꯅꯦꯕ ꯑꯗꯨꯁꯤꯡꯗꯣ ꯂꯧꯕ ꯆꯠꯂꯒꯀꯣ ꯍꯣꯔꯦꯟ ꯑꯩ ꯌꯥꯔꯤꯈꯩ ꯑꯉꯥꯡ ꯊꯥꯗꯣꯛꯑꯒ ꯂꯧꯕ ꯆꯠꯍꯜꯂꯒꯦ ꯑꯗꯨꯗꯨꯒ ꯑꯗꯨꯝ ꯌꯥꯔꯒ ꯑꯩ ꯑꯣꯖꯥꯗ ꯐꯣꯟꯗꯣ ꯇꯧꯔꯒ ꯍꯥꯏꯖꯔꯒꯦ

ꯑꯣ ꯍꯣꯏ ꯍꯣꯏ ꯁꯨꯝ ꯌꯥꯔꯤꯈꯩ ꯑꯩꯈꯣꯏꯁꯨ ꯊꯨꯅꯕ ꯍꯣꯠꯅꯖꯔꯒꯦ ꯑꯩꯈꯣꯏ ꯍꯣꯠꯅꯒꯦ ꯀꯟꯅ ꯎꯝ